ꯁꯤꯟꯐꯝ ꯑꯃ ꯑꯣꯏꯅ ꯉꯥ ꯐꯥꯕꯒꯤ ꯊꯕꯛꯇ ꯈ꯭ꯋꯥꯏꯗꯒꯤ ꯑꯩꯒꯤ ꯄꯨꯛꯅꯤꯡ ꯆꯤꯡꯁꯤꯟꯅꯤꯉꯥꯏ ꯑꯣꯏꯖꯕꯗꯤ ꯉꯥꯁꯦ ꯌꯥꯝꯅ ꯉꯥ ꯐꯥꯕ ꯏꯟ ꯆꯤꯡꯕꯗ ꯂꯛꯂꯛꯑꯗꯤ ꯑꯩ ꯊꯋꯥꯏ ꯍꯛꯆꯥꯡ ꯁꯣꯟꯊꯔꯝꯕꯁꯨ ꯏꯁꯥꯁꯦ ꯅꯨꯡꯉꯥꯏꯖꯩ ꯑꯩꯅ ꯑꯉꯥꯡ ꯑꯣꯏꯔꯤꯉꯩꯗ ꯑꯉꯥꯡ ꯑꯣꯏꯔꯤꯉꯩꯗꯩ ꯑꯩꯁꯦ ꯉꯥ ꯐꯥꯕꯁꯦ ꯌꯥꯝ ꯄꯥꯝꯖꯩ ꯏꯃꯥ ꯏꯟꯗꯣꯟ ꯏꯕꯣꯛ ꯍꯣꯏꯒꯤ ꯃꯇꯨꯡ ꯏꯟꯅꯔꯒ ꯃꯣꯏꯅ ꯏꯟ ꯑꯩꯈꯣꯏꯒꯤ ꯅꯣꯡꯒ ꯈꯔ ꯈꯔ ꯆꯨꯔꯛꯄ ꯃꯇꯝꯗ ꯏꯟ ꯏꯟꯅ ꯇꯨꯔꯦꯜꯗ ꯑꯣꯏꯔꯣ ꯈꯣꯡꯕꯥꯡꯗ ꯑꯣꯏꯔꯣ ꯉꯥ ꯐꯥꯕ ꯆꯠꯄꯁꯤꯗ ꯑꯩꯁꯦ ꯏꯃꯥ ꯏꯟꯗꯣꯟꯁꯤꯡꯒꯤ ꯃꯇꯨꯡ ꯏꯟꯅꯔꯒ ꯆꯦꯜꯂꯦꯒ ꯉꯥꯁꯦ ꯐꯥꯖꯩ ꯉꯥꯗꯣ ꯂꯛꯄꯗꯣ ꯎꯕꯗ ꯅꯨꯡꯉꯥꯏꯖꯕꯗꯣ ꯑꯇꯩꯗ ꯐꯪꯗꯦ ꯆꯔꯥ ꯍꯥꯏꯅꯩ ꯃꯤꯅ ꯑꯍꯟꯁꯤꯡꯅ ꯆꯔꯥ ꯅꯥꯝꯃ ꯍꯦꯜꯂꯁꯨ ꯉꯥꯗꯣ ꯂꯛꯄꯅ ꯍꯦꯟꯃꯜꯂꯗꯤ ꯃꯁꯥꯗꯣ ꯇꯦꯛꯈꯠꯂꯤ ꯍꯥꯏꯅ ꯍꯥꯏꯕꯗꯣ ꯑꯩꯉꯣꯟꯗꯁꯨ ꯊꯣꯛꯏ ꯃꯗꯣ ꯑꯩꯁꯨ ꯑꯩꯈꯣꯏꯒꯤ ꯏꯅꯥꯛꯇꯁꯨ ꯈꯣꯡꯕꯥꯟ ꯃꯆꯥ ꯑꯃ ꯂꯩ ꯈꯣꯡꯕꯥꯟ ꯃꯆꯥ ꯑꯗꯨꯒ ꯏꯁꯤꯡꯒ ꯂꯥꯛꯄ ꯃꯇꯝꯗ ꯉꯥꯁꯦ ꯈꯔ ꯈꯔ ꯅꯣꯡ ꯆꯨꯔꯛꯄ ꯑꯗꯨꯒ ꯂꯛꯄꯗꯣ ꯎꯕꯗ ꯑꯩꯁꯦ ꯏꯁꯥꯃꯛ ꯈꯤꯇꯪ ꯁꯣꯟꯊꯔꯝꯕꯗꯨꯁꯨ ꯉꯥꯗꯣ ꯐꯥꯔꯨꯕꯗ ꯍꯛꯆꯥꯡꯗꯣ ꯇꯦꯛꯈꯠꯂꯤ ꯅꯨꯡꯉꯥꯏꯖꯩ ꯑꯗꯨꯒ ꯃꯁꯤꯅ ꯑꯇꯣꯞꯄ ꯆꯥꯡꯗꯝꯅꯕ ꯍꯥꯏꯔꯗꯤ ꯃꯅꯥ ꯃꯁꯤꯡ ꯊꯥꯕꯗ ꯃꯅꯥ ꯃꯁꯤꯡ ꯊꯥꯕꯗ ꯄꯟꯖꯔꯒꯦ ꯃꯅꯥ ꯃꯁꯤꯡ ꯊꯥꯕꯗ ꯃꯇꯝ ꯆꯪꯕꯗꯣ ꯉꯥ ꯐꯥꯕꯗꯗꯤ ꯀꯌꯥ ꯆꯪꯗꯦ ꯃꯅꯥ ꯃꯁꯤꯡ ꯊꯥꯕꯗꯗꯤ ꯑꯩꯁꯦ ꯃꯗꯨ ꯃꯅꯥ ꯃꯁꯤꯡꯗꯨ ꯆꯥꯎꯔꯛꯅꯤꯉꯥꯏ ꯍꯣꯠꯅꯕꯗ ꯏꯁꯤꯡ ꯆꯥꯏꯕꯅꯤ ꯈꯪꯗꯦ ꯃꯈꯣꯡ ꯁꯣꯝꯕꯅꯤ ꯈꯪꯗꯦ ꯀꯌꯥꯝ ꯇꯧꯔꯤ ꯑꯗꯣ ꯉꯥꯗꯗꯤ ꯀꯌꯥ ꯑꯗꯨꯝꯕꯗꯣ ꯂꯩꯇꯦ ꯃꯗꯨꯒꯤꯅꯤ ꯑꯩꯅ ꯉꯥ ꯐꯥꯕꯗꯅ ꯑꯣꯏꯅ ꯆꯤꯡꯁꯜꯂꯤ ꯍꯥꯏꯁꯦ